ꯁꯤ ꯃꯐꯝꯁꯤ ꯒꯦꯜꯖꯥꯡꯒꯤ ꯔꯤꯁꯤꯞꯁꯟꯗꯨ ꯅꯠꯇ꯭ꯔꯣ ꯑꯥ ꯍꯣꯏ ꯇꯤꯀꯦꯠ ꯑꯃꯈꯛꯇ ꯂꯧꯒꯦ ꯇꯧꯕ ꯇꯤꯀꯦꯠꯇꯨ ꯀꯌꯥ ꯀꯌꯥ ꯄꯤꯔꯤꯒꯦ ꯍꯌꯦꯡꯒꯤ ꯑꯣ ꯑꯩꯈꯣꯏ ꯒꯥꯔꯤ ꯑꯆꯧꯕꯁꯨ ꯄꯨꯔꯛꯀꯗꯕ ꯒꯥꯔꯤ ꯑꯗꯧꯕꯒꯤꯗꯨ ꯇꯤꯀꯦꯠ ꯀꯌꯥ ꯂꯩꯒꯦ ꯑꯥ ꯑꯗꯨ ꯇꯥꯏꯃꯤꯡꯗꯤ ꯀꯌꯥꯗꯒꯤ ꯊꯥꯒꯗꯒꯦ ꯃꯣꯏꯁꯦ ꯑꯣ ꯑꯩꯈꯣꯏ ꯃꯤ ꯇꯔꯥꯃꯨꯛ ꯆꯠꯀꯗꯕ ꯂꯩꯕ ꯑꯗꯨꯒꯤ ꯂꯥꯛꯀꯦ ꯇꯧꯕꯅꯤꯗ ꯑꯣ ꯐꯔꯦ ꯐꯔꯦ